ꯁ꯭ꯀꯨꯜ ꯇꯝꯕ ꯁ꯭ꯀꯨꯜ ꯇꯝꯕ ꯂꯣꯏꯔꯕ ꯃꯇꯨꯡꯗ ꯃꯍꯩꯔꯣꯏ ꯈꯨꯗꯤꯡꯃꯛꯁꯦ ꯍꯣꯏ ꯈꯔ ꯑꯃꯗꯤ ꯑꯋꯥꯡꯕ ꯊꯥꯛꯇ ꯂꯝꯗ ꯆꯠꯂꯒ ꯇꯝꯅꯕꯁꯨ ꯂꯩ ꯑꯅꯝꯕꯅꯗꯤ ꯈꯨꯨꯜꯗ ꯂꯩꯔꯒ ꯑꯩꯈꯣꯏꯒꯤ ꯈꯨꯟꯗꯨꯒꯤ ꯑꯗꯨꯝ ꯊꯕꯛ ꯏꯪꯈꯥꯡꯗ ꯑꯗꯨꯝ ꯑꯅꯝꯕꯅ ꯍꯣꯠꯅꯩ ꯍꯥꯏꯇꯥꯔꯦ